ꯏꯁꯃꯥꯔꯠ ꯐꯣꯟꯒꯤ ꯀꯥꯟꯅꯕꯁꯦ ꯈ꯭ꯋꯥꯏꯗꯒꯤ ꯍꯧꯖꯤꯛ ꯍꯧꯖꯤꯛ ꯈ꯭ꯋꯥꯏꯗꯒꯤ ꯀꯥꯟꯅꯕ ꯑꯗꯨꯅ ꯄꯥꯎ ꯄꯤꯊꯣꯛ ꯄꯤꯁꯤꯟ ꯐꯣꯟ ꯇꯧꯊꯣꯛ ꯇꯧꯁꯤꯟ ꯑꯗꯨꯕꯨ ꯐꯣꯟ ꯑꯁꯤꯅ ꯈ꯭ꯋꯥꯏꯗꯒꯤ ꯀꯥꯟꯅꯕꯗꯨ ꯑꯣꯏꯔꯦ ꯍꯧꯖꯤꯛ ꯄ꯭ꯔꯤꯊꯤꯕꯤꯒꯤ ꯃꯐꯝ ꯈꯨꯗꯤꯡꯃꯛꯇ ꯃꯁꯤ ꯈ꯭ꯋꯥꯏꯗꯒꯤ ꯑꯐꯕ ꯄꯣꯠ ꯑꯣꯏꯔꯦ ꯑꯣꯟꯂꯤ ꯂꯥꯏꯔꯤꯛ ꯂꯥꯏꯁꯨ ꯇꯝꯕꯗꯁꯨ ꯂꯥꯏꯔꯤꯛ ꯂꯥꯏꯁꯨ ꯇꯝꯕ ꯈꯣꯠꯄꯗꯁꯨ ꯑꯉꯥꯡꯁꯤꯡꯅ ꯐꯣꯟꯒꯤ ꯃꯇꯦꯡꯅ ꯑꯦꯅꯤ ꯑꯉꯥꯡꯅ ꯑꯦꯅꯤ ꯀ꯭ꯋꯦꯁꯟ ꯏꯟꯗꯤꯌꯥꯒꯤ ꯃꯐꯝ ꯈꯨꯗꯤꯡꯃꯛ ꯋꯥꯔꯜꯒꯤ ꯃꯐꯝ ꯈꯨꯗꯤꯡꯃꯛ ꯐꯣꯟꯁꯤꯗꯒꯤ ꯂꯣꯏꯅ ꯎꯕ ꯐꯪꯉꯦ ꯍꯥꯏꯔꯤꯕ ꯎꯕ ꯐꯪꯏꯕ ꯄꯣꯠ ꯑꯁꯤ ꯐꯣꯟꯒꯤ ꯃꯇꯦꯡꯅꯅꯤ ꯅꯦꯠꯋꯥꯛ ꯈ꯭ꯋꯥꯏꯗꯒꯤ ꯐꯕ ꯋꯥꯔꯤꯕꯨ ꯑꯩꯅ ꯑꯃꯦꯔꯤꯀꯥꯗ ꯀꯔꯤ ꯇꯧꯔꯤ ꯑꯗꯒꯤ ꯔꯁꯤꯌꯥꯗ ꯀꯔꯤ ꯇꯧꯔꯤ ꯑꯦꯅꯤ ꯋꯥꯔꯜꯒꯤ ꯃꯐꯝ ꯈꯨꯗꯤꯡꯃꯛꯇ ꯈ꯭ꯋꯥꯏꯗꯒꯤ ꯐꯣꯟ ꯐꯣꯟ ꯐꯣꯟꯁꯤꯅ ꯂꯣꯏꯃꯛ ꯋꯥꯔꯜꯒꯤ ꯑꯣꯏꯅ ꯈ꯭ꯋꯥꯏꯗꯒꯤ ꯐꯕ ꯑꯗꯒꯤ ꯍꯧꯖꯤꯛ ꯈ꯭ꯋꯥꯏꯗꯒꯤ ꯀꯥꯟꯅꯕ ꯄꯣꯠ ꯑꯃ ꯑꯣꯏꯔꯦ ꯌꯥꯝꯅ ꯐꯕ ꯄꯣꯠꯅꯤ ꯃꯁꯤ ꯑꯗꯨ ꯃꯁꯤ ꯆꯥꯎꯈꯠꯄꯁꯤ ꯃꯁꯤ ꯂꯩꯔꯝꯗ꯭ꯔꯗꯤ ꯑꯩꯈꯣꯏ ꯄ꯭ꯔꯤꯊꯤ ꯑꯁꯤ ꯈ꯭ꯋꯥꯏꯗꯒꯤ ꯂꯥꯏꯔꯕ ꯈ꯭ꯋꯥꯏꯗꯒꯤ ꯑꯃꯒ ꯑꯃꯒ ꯍꯥꯠꯅ ꯁꯨꯅꯕ

ꯄꯥꯎ ꯁꯟꯇꯣꯛꯄ ꯈꯣꯇꯣꯛꯄ ꯑꯗꯨꯕꯨ ꯍꯥꯏꯔꯤꯕ ꯐꯣꯟ ꯑꯁꯤꯗꯤ ꯈ꯭ꯋꯥꯏꯗꯒꯤ ꯀꯥꯟꯅꯕ ꯃꯐꯝꯗ ꯁꯤꯖꯤꯟꯅꯕ ꯃꯣꯏ ꯂꯥꯟꯅ ꯂꯥꯟꯅ ꯁꯤꯖꯤꯟꯅꯕꯒꯤꯁꯨ ꯀꯥꯟꯅꯗꯕ ꯂꯩ ꯂꯩꯕꯗꯤ ꯑꯗꯨꯕꯨ ꯐꯣꯟ ꯑꯁꯤꯅ ꯑꯩꯈꯣꯏ ꯐꯣꯟ ꯑꯁꯤꯅ ꯈ꯭ꯋꯥꯏꯗꯒꯤ ꯀꯥꯟꯅꯩ ꯈ꯭ꯋꯥꯏꯗꯒꯤ ꯑꯦꯗꯚꯥꯟꯁ ꯑꯣꯏꯕ ꯄ꯭ꯔꯤꯊꯤꯕꯤ ꯉꯁꯤ ꯑꯥꯃꯦꯔꯤꯀꯥꯗ ꯊꯕꯛ ꯑꯃ ꯊꯣꯛꯑꯦ ꯑꯩꯒꯤ ꯐꯣꯟꯁꯤꯗꯒꯤ ꯂꯣꯏꯅ ꯐꯪꯉꯦ ꯑꯗ ꯌꯨ ꯑꯦꯁ ꯑꯦꯗ ꯖꯄꯥꯟꯗ ꯀꯔꯤ ꯊꯣꯛꯏ ꯁꯤꯅ ꯐꯪꯉꯦ ꯂꯣꯏ ꯐꯪꯉꯦ ꯑꯩꯒꯤ ꯑꯉꯥꯡ ꯑꯣꯏꯔꯤꯕ ꯑꯉꯥꯡ ꯂꯥꯏꯔꯤꯛ ꯂꯥꯏꯁꯨ ꯇꯝꯕ ꯑꯉꯥꯡꯁꯤꯡꯗ ꯄ꯭ꯔꯤꯊꯤꯕꯤꯗ ꯈ꯭ꯋꯥꯏꯗꯒꯤ

ꯗꯣꯛꯇꯔ ꯇꯝꯕ ꯑꯣꯏꯔꯣ ꯏꯟꯖꯤꯌꯥꯔ ꯇꯝꯕ ꯑꯣꯏꯔꯣ ꯑꯥꯃꯦꯔꯤꯀꯥꯒꯤ ꯀ꯭ꯋꯦꯁꯟ ꯑꯗ ꯌꯨ ꯑꯦꯁ ꯑꯦꯒꯤ ꯀ꯭ꯋꯦꯁꯟ ꯃꯌꯥꯝꯁꯤꯡꯁꯤ ꯂꯣꯏꯅꯃꯛ ꯁꯤꯗꯒꯤ ꯐꯪꯗꯣꯏꯅꯤ ꯂꯣꯏꯅ ꯌꯦꯡꯕ ꯌꯥꯏ ꯑꯗꯒꯤ ꯁꯥꯇ꯭ꯔꯥ ꯑꯃꯅ ꯑꯦ ꯍꯟꯗꯛꯇꯤ ꯑꯩ ꯌꯨ ꯄꯤ ꯑꯦꯁ ꯁꯤ ꯄꯔꯤꯈ꯭ꯌꯥ ꯊꯥꯒꯦ ꯍꯥꯏ ꯐꯣꯟꯒꯤ ꯑꯦꯄ꯭ꯂꯤꯀꯦꯁꯟꯁꯤ ꯇꯧꯔꯒ ꯂꯣꯏꯅꯃꯛ ꯀꯥꯟꯅꯕ ꯐꯪꯉꯦꯕ ꯂꯣꯏꯅ ꯀ꯭ꯋꯦꯁꯟ ꯅꯨꯡꯁꯟ ꯀꯔꯤ ꯀꯔꯥ ꯂꯣꯏꯅ ꯂꯣꯏꯅꯃꯛ ꯐꯪꯉꯦ ꯂꯩꯕꯥꯛ ꯈꯨꯗꯤꯡꯃꯛꯇ ꯑꯗꯒꯤ ꯐꯣꯟꯁꯤꯅ ꯑꯩꯈꯣꯏ ꯏꯟꯁꯇ꯭ꯔꯥꯒꯥꯝ ꯇꯧꯅꯕ ꯌꯥꯔꯦ ꯖꯄꯥꯟ ꯅꯨꯄꯤꯒ ꯋꯥꯔꯤ ꯁꯥꯒꯦ ꯍꯥꯏꯔꯁꯨ ꯐꯣꯟꯁꯤꯗꯒꯤ ꯑꯗꯨꯝ ꯑꯩꯅ ꯑꯩ ꯑꯗꯨ ꯋꯥꯔꯤ ꯁꯥꯟꯅꯕ ꯄꯥꯝꯃꯦ ꯍꯥꯏꯅ ꯊꯥꯗꯣꯛꯑꯅꯤ ꯑꯗꯣ ꯑꯗꯨ ꯑꯗꯨꯝ ꯐꯪꯉꯦ ꯑꯗꯒꯤ ꯔꯁꯤꯌꯥꯒꯤ ꯅꯨꯄꯥ ꯑꯃꯒ ꯁꯨꯃꯥꯏꯅ ꯇꯧꯗꯅ ꯑꯩ ꯍꯥꯟꯅꯗꯤ ꯄꯦꯟ ꯄꯥꯜ ꯀꯥꯏꯅ ꯇꯧꯔꯝꯕ ꯈꯕꯔꯗ ꯀꯩꯗ ꯇꯧꯔꯝꯕꯗꯣ ꯍꯧꯖꯤꯛꯇꯤ ꯐꯣꯟꯁꯤꯅ ꯑꯗꯨꯝ ꯐꯪꯉꯦ ꯑꯗꯒꯤ ꯀꯅꯥꯗꯒꯤ ꯑꯉꯥꯡꯁꯤꯡꯒ ꯋꯥꯔꯤꯅꯤ ꯃꯤ ꯑꯃ ꯑꯩꯗꯤ ꯑꯦ ꯁꯨꯃꯥꯏꯅ ꯇꯧꯗꯅ ꯀꯅꯥꯗꯥꯒꯤ ꯃꯤ ꯑꯃꯒ ꯑꯩ ꯎꯅꯕ ꯄꯥꯝꯃꯤ ꯐꯣꯟꯗ ꯀꯟꯇꯦꯛ ꯇꯧꯅꯕ ꯐꯣꯟꯗ ꯋꯥꯔꯤ ꯁꯥꯟꯅꯕ ꯄꯥꯝꯃꯤ ꯑꯩꯈꯣꯏ ꯀꯟꯇ꯭ꯔꯤꯒꯤ ꯀꯔꯤ ꯀꯔꯤ ꯂꯩꯒꯦ ꯀꯃꯥꯏꯅ ꯇꯧꯒꯦ ꯑꯩꯁꯨ ꯇꯤꯂꯤꯐꯣꯟꯁꯤꯗ ꯑꯩꯅ ꯊꯥꯒꯠꯈ꯭ꯔꯒ ꯑꯗꯨꯝ ꯐꯪꯉꯦꯕꯀꯣ ꯏꯕꯟ ꯍꯟꯗꯛ ꯀꯣꯔꯤꯌꯥꯒꯤꯁꯨ ꯐꯪꯉꯦ ꯅꯣꯔꯠ ꯀꯣꯔꯤꯌꯥꯒꯤ ꯅꯨꯄꯥ ꯑꯃꯁꯨ ꯑꯩꯒ ꯑꯗꯨꯝ ꯄꯥꯎ ꯐꯥꯎꯅꯕ ꯑꯗꯨꯝ ꯌꯥꯒ꯭ꯔꯦꯕ ꯑꯩꯅ ꯐꯣꯟꯁꯤꯗ ꯍꯥꯏꯗꯤ ꯑꯗꯨꯒꯤ ꯃꯤꯗꯨꯒ ꯑꯩ ꯑꯩ ꯐꯣꯟꯁꯤꯗ ꯋꯥꯔꯤ ꯁꯥꯟꯅꯕ ꯐꯪꯏ ꯇꯧꯕꯇꯕꯨ ꯏꯪꯂꯤꯁꯇ ꯑꯣꯏꯅ ꯋꯥꯔꯤ ꯁꯥꯟꯅꯩ ꯃꯣꯏ ꯃꯔꯣꯟꯗꯤ ꯈꯪꯗꯕꯅꯤꯅ ꯏꯪꯂꯤꯁꯇ ꯑꯣꯏꯅ ꯇꯧꯅꯔꯦ ꯑꯗꯨꯃꯥꯏꯅ ꯌꯥꯝꯅ ꯑꯗ ꯏꯁꯃꯥꯔꯠ ꯐꯣꯟꯁꯦ ꯑꯗꯨꯛꯀꯤ ꯃꯇꯤꯛ

ꯄꯨꯔꯒ ꯆꯠꯄꯗꯨ ꯋꯥꯅꯤ ꯍꯥꯏꯕꯗꯣ ꯍꯧꯖꯤꯛ ꯋꯥꯅꯤꯡꯉꯥꯏ ꯀꯤꯅꯤꯡꯉꯥꯏ ꯑꯃꯇ ꯂꯩꯇ꯭ꯔꯦꯕ ꯑꯩꯒꯤ ꯃꯣꯕꯥꯏꯜꯗ ꯌꯥꯎꯔꯕꯅꯤꯅ ꯃꯣꯕꯥꯏꯜꯗꯨꯗ ꯑꯩꯅ ꯀꯥꯞꯅꯤꯡ ꯀꯥꯞꯅꯤꯡꯕ ꯃꯤꯉꯣꯟꯗ ꯀꯥꯞꯄ ꯈꯣꯠꯄ ꯀꯩꯗꯧꯕꯗ ꯂꯣꯏꯅꯃꯛ ꯀꯥꯞꯄ ꯌꯥꯔꯦꯕ ꯑꯗꯨꯒꯤ ꯍꯥꯏꯔꯗꯤ ꯍꯧꯖꯤꯛꯁꯤ ꯈ꯭ꯋꯥꯏꯗꯒꯤ ꯏꯁꯃꯥꯔꯠ ꯐꯣꯟ ꯊꯣꯛꯂꯛꯄꯁꯤꯅ ꯄ꯭ꯔꯤꯊꯤꯕꯤꯒꯤ ꯑꯣꯏꯅ ꯈ꯭ꯋꯥꯏꯗꯒꯤ ꯐꯕ ꯄꯣꯠ ꯑꯣꯏꯔꯦ